ꯎꯝ ꯑꯩꯅ ꯌꯥꯝꯅ ꯄꯥꯝꯅ ꯑꯩꯒꯤ ꯏꯁꯥꯒꯤꯁꯨ ꯑꯣꯏꯅ ꯆꯤꯡ ꯀꯥꯕꯁꯦ ꯑꯩ ꯌꯥꯝꯅ ꯄꯥꯝꯃꯤ ꯑꯩ ꯆꯍꯤ ꯈꯨꯗꯤꯡꯒꯤ ꯀꯧꯕ꯭ꯔꯨ ꯆꯤꯡꯁꯦ ꯆꯍꯤ ꯈꯨꯗꯤꯡꯒꯤ ꯏꯃꯣꯏꯅꯨ ꯅꯨꯃꯤꯠꯇ ꯑꯗꯨꯝ ꯀꯥꯏꯌꯦ ꯏꯃꯣꯏꯅꯨꯁꯦ ꯏꯃꯣꯏꯅꯨ ꯅꯪꯅꯕ ꯑꯩꯁꯦ ꯆꯤꯡ ꯑꯗꯨꯝ ꯀꯥꯖꯩꯌꯦꯕꯀꯣ ꯑꯗꯣ ꯆꯤꯡ ꯀꯥꯕꯁꯤꯁꯨ ꯑꯩꯈꯣꯏꯁꯦ ꯍꯧꯅꯔꯒ ꯑꯩꯈꯣꯏ ꯃꯤ ꯃꯔꯤ ꯀꯥꯕ ꯌꯥꯎꯏ ꯃꯤ ꯅꯤꯄꯥꯟ ꯀꯥꯕ ꯌꯥꯎꯏ ꯃꯤ ꯑꯗꯨꯝ ꯌꯥꯝꯅ ꯑꯗꯨꯝ ꯀꯩꯅꯣ ꯇꯧꯕꯁꯨ ꯌꯥꯎꯋꯦ ꯀꯥꯕꯁꯨ ꯌꯥꯎꯋꯦ ꯑꯗꯣ ꯑꯩꯖ ꯑꯩꯅ ꯀꯥꯕꯗ ꯈ꯭ꯋꯥꯏꯗꯒꯤ ꯅꯨꯡꯉꯥꯏꯖꯕꯗꯤ ꯃꯤꯁꯦ ꯑꯩꯈꯣꯏ ꯃꯔꯤꯒꯨꯝꯕ ꯆꯞ ꯃꯥꯟꯅꯅ ꯀꯥꯕꯁꯤꯅ ꯈ꯭ꯋꯥꯏꯗꯒꯤ ꯅꯨꯡꯉꯥꯏ ꯃꯤꯁꯨ ꯌꯥꯝ ꯌꯥꯝꯗꯕꯤꯗ ꯑꯗꯨꯒ ꯑꯩꯅ ꯀꯧꯕ꯭ꯔꯨ ꯀꯥꯕꯗ ꯊꯦꯡꯅꯕꯁꯦ ꯑꯩꯈꯣꯏꯒꯤ ꯏꯃꯥꯟꯅꯕ ꯃꯌꯥꯝ ꯄꯨꯜꯂꯞ ꯆꯠꯂꯒ ꯑꯩꯈꯣꯏ ꯁꯤꯡꯁꯦ ꯌꯥꯝ ꯋꯥꯅ ꯀꯥꯔꯛꯑꯕ ꯃꯇꯝꯗ ꯑꯩꯈꯣꯏꯒꯤ ꯅꯥꯀꯟ ꯅꯥꯀꯟꯗ ꯍꯧꯔꯤꯕ ꯑꯩꯈꯣꯏꯒꯤ ꯐꯖ ꯐꯖꯔꯕ ꯎ ꯄꯥꯝꯕꯤ ꯎ ꯑꯁ ꯎ ꯄꯥꯝꯕꯤ ꯐꯖ ꯐꯖꯕ ꯑꯆꯧꯕ ꯌꯥꯝ ꯍꯧꯋꯦ ꯑꯗꯣ ꯅꯨꯡꯉꯥꯏꯇꯕ ꯑꯃꯅ ꯑꯩꯈꯣꯏꯒꯤ ꯎ ꯄꯥꯝꯕꯤ ꯃꯌꯥꯝ ꯑꯃ ꯌꯥꯟꯊꯠ ꯌꯥꯟꯊꯠꯂꯒ ꯀꯪꯍꯜꯂ ꯀꯪꯍꯜꯂ ꯂꯩꯕ ꯃꯌꯥꯝꯁꯨ ꯌꯥꯎꯋꯦ ꯑꯗꯨ ꯎꯕꯗꯗꯤ ꯌꯥꯝꯅ ꯅꯨꯡꯉꯥꯏꯇꯦ ꯑꯗꯨꯒ ꯑꯩꯈꯣꯏꯒꯤ ꯎꯖꯥꯎ ꯃꯌꯥꯝ ꯑꯃ ꯃꯣꯏꯒꯤ ꯃꯄꯨꯟꯁꯤ ꯂꯣꯏꯔꯒ ꯇꯨꯔꯒꯒ ꯂꯩꯔꯝꯕꯒꯤ ꯁꯛꯇꯝ ꯗ꯭ꯔꯤꯁꯗꯨꯅ ꯐꯖꯕꯁꯦ ꯑꯗꯨ ꯌꯥꯝꯅ ꯐꯖꯩ ꯑꯗꯨꯒ ꯆꯤꯡ ꯀꯥꯕꯒꯤ ꯅꯨꯡꯉꯥꯏꯕ ꯍꯥꯏꯔꯒꯗꯤ ꯑꯗꯨꯅꯤ ꯑꯗꯨꯒ ꯑꯩꯈꯣꯏꯒꯤ ꯀꯧꯕ꯭ꯔꯨꯗ ꯍꯧꯕ ꯑꯩꯈꯣꯏꯒꯤ ꯂꯐꯨ ꯄꯥꯝꯕꯤꯁꯦ ꯑꯩꯈꯣꯏꯅ ꯂꯝꯕꯤꯗꯒꯤ ꯌꯥꯜꯂꯒ ꯄꯨꯔꯒ ꯂꯥꯛꯑꯒ ꯑꯩꯈꯣꯏꯅ ꯆꯤꯡ ꯃꯇꯣꯜ ꯌꯧꯔꯒ ꯑꯩꯈꯣꯏꯅ ꯉꯁꯥꯏꯒꯤ ꯂꯐꯨꯁꯦ ꯏꯔꯣꯜꯂꯒ ꯀꯧꯕ꯭ꯔꯨꯒꯤ ꯆꯤꯡꯗꯣꯟ ꯃꯊꯛꯁꯤꯗ ꯇꯦꯟ ꯇꯦꯟ ꯑꯩꯈꯣꯏ ꯇꯦꯟ ꯁꯥꯔꯒ ꯆꯤꯡꯗꯣꯜꯁꯤꯗ ꯏꯔꯣꯜꯂꯒ ꯆꯥꯕꯒꯤ ꯂꯐꯨꯒꯤ ꯃꯍꯥꯎ ꯑꯁ ꯌꯥꯝ ꯌꯥꯎꯋꯦ ꯑꯗꯨꯒ ꯑꯩꯈꯣꯏꯒꯤ ꯆꯤꯡ ꯃꯇꯣꯜ ꯇꯦꯟꯗ ꯑꯩꯈꯣꯏ ꯅꯣꯡꯃ ꯂꯦꯛꯑꯒ ꯅꯣꯡꯉꯥꯜꯂꯒ ꯑꯩꯈꯣꯏ ꯆꯤꯡꯗꯣꯜ ꯂꯣꯝꯅꯕ ꯀꯥꯏꯌꯦꯕꯀꯣ ꯆꯤꯡꯗꯣꯜ ꯂꯣꯝꯅꯕ ꯀꯥꯕꯁꯤꯗ ꯑꯩꯈꯣꯏꯒꯤ ꯆꯤꯡ ꯃꯇꯣꯟꯗꯣ ꯌꯧꯔꯒ ꯑꯩꯈꯣꯏꯅ ꯂꯩꯆꯤꯜꯒ ꯏꯁꯥꯒ ꯊꯦꯡꯅꯕꯒꯤ ꯅꯨꯡꯉꯥꯏꯕꯗꯣ ꯑꯗꯨꯒ ꯀꯧꯕ꯭ꯔꯨꯒꯤ ꯃꯇꯣꯟꯗ ꯁꯤꯠꯂꯤꯕ ꯑꯌꯤꯡꯕ ꯅꯨꯡꯁꯤꯠꯀꯤ ꯅꯨꯡꯉꯥꯏꯕ ꯑꯩꯈꯣꯏꯒꯤ ꯍꯛꯆꯥꯡꯗ ꯐꯥꯎꯕꯁꯤꯡꯗꯣ ꯑꯁꯤꯒꯨꯝꯕꯁꯦ ꯌꯥꯝꯅ ꯅꯨꯡꯉꯥꯏꯌꯦ